ꯑꯩꯅ ꯀꯦꯞ ꯑꯃ ꯑꯣꯗꯔ ꯇꯧꯖꯈꯤꯕꯅꯦ ꯗꯦꯠ ꯑꯥꯏꯠꯇꯤꯟ ꯄꯨꯡ ꯑꯅꯤꯗ ꯑꯩꯅ ꯑꯣꯗꯔ ꯇꯧꯈꯤꯕꯅꯦ ꯊꯧꯕꯥꯜꯗꯒꯤꯅ ꯏꯝꯐꯥꯜ ꯐꯥꯎ ꯆꯠꯄꯒꯤ ꯑꯗꯣ ꯍꯧꯖꯤꯛꯐꯥꯎꯕ ꯂꯥꯛꯇ꯭ꯔꯤ ꯑꯩꯗꯤ ꯑꯊꯨꯕꯒꯤ ꯑꯅꯥꯕ ꯌꯥꯎꯕꯒꯤ ꯆꯠꯄꯅꯤ ꯑꯗꯨꯗꯨꯅ ꯍꯧꯖꯤꯛ ꯐꯥꯎꯕ ꯌꯧꯕꯤꯔꯛꯇ꯭ꯔꯦ ꯑꯗꯨꯅ ꯀꯩꯗꯧꯔꯕꯅꯣ ꯑꯩꯗꯤ ꯆꯠꯇꯕ ꯌꯥꯗꯕ ꯑꯊꯨꯕꯒꯤ ꯊꯕꯛꯅꯤ ꯑꯗꯨꯅ ꯑꯩꯒꯤꯁꯦ ꯀꯦꯟꯁꯦꯜ ꯇꯧꯕꯤꯔꯒꯦ